ꯍꯜꯂꯣ

ꯀꯅꯥ ꯑꯣꯏꯔꯕꯅꯣ ꯁꯣꯝꯕꯨ ꯀꯔꯤ ꯌꯦꯟꯖꯥꯡꯅꯣ ꯈꯔ ꯂꯧꯒꯦ ꯌꯥꯔꯗꯤ ꯃꯃꯜꯅ ꯀꯌꯥ ꯀꯌꯥ ꯀꯃꯥꯏꯅ ꯇꯧꯔꯤꯅꯣ ꯍꯥꯏꯔꯤꯁꯤꯡꯗꯣ ꯑꯩꯒꯤꯁꯨ ꯌꯣꯟꯅꯕ ꯑꯗꯨꯝ ꯂꯣꯏ ꯂꯧꯕꯗꯤ ꯌꯥꯏ ꯈꯔ ꯈꯔ ꯑꯗꯨꯗ ꯃꯃꯜꯅ ꯀꯌꯥ ꯀꯃꯥꯏꯅ ꯇꯧꯔꯤꯅꯣ ꯀꯌꯥ ꯀꯌꯥ ꯄꯤꯔꯤꯅꯣ ꯀꯃꯥꯏꯅ ꯇꯧꯔꯤꯅꯣ ꯑꯗꯨ ꯈꯪꯅꯤꯡꯕ ꯍꯥꯟꯅ

ꯍꯥꯏꯇꯥꯔꯦ ꯑꯗꯒꯤ ꯁꯦꯟꯗꯣꯡ ꯈꯤꯇꯪꯗꯁꯨ ꯂꯩꯅꯕ ꯌꯦꯡꯉꯒ ꯄꯤꯔꯒ ꯑꯩꯅꯁꯨ ꯑꯇꯣꯞꯄꯗ ꯊꯥꯔꯨꯕ ꯉꯝꯕꯒꯤ ꯆꯥꯡꯗ ꯌꯦꯡꯉꯒ ꯄꯤꯕꯤꯔꯗꯤ ꯑꯩ ꯍꯥꯏꯔꯤꯕ ꯄꯣꯠꯁꯤꯡꯗꯨ ꯈꯔ ꯌꯥꯝꯅ ꯂꯧꯖꯒꯦꯗꯤ ꯈꯟꯖꯩ ꯑꯗꯨ ꯌꯥꯒꯗ꯭ꯔꯥ ꯌꯥꯔꯣꯏꯗ꯭ꯔꯥ ꯑꯝꯇ ꯑꯗꯨ ꯍꯥꯟꯅ ꯍꯥꯏꯕꯤꯌꯨ ꯑꯣ ꯈꯥꯃꯦꯟ ꯑꯁꯤꯟꯗꯣ ꯑꯩꯈꯣꯏ ꯕꯣꯛꯁꯇ ꯀꯌꯥ ꯆꯤꯡꯕꯅꯣ ꯕꯣꯛꯁ ꯍꯥꯏꯁꯤꯗꯤ ꯑꯥ ꯕꯣꯛꯁ ꯑꯣꯏꯅ ꯂꯧꯕꯅ ꯃꯃꯜ ꯈꯤꯇꯪꯗꯤ ꯇꯥꯒꯗ꯭ꯔꯥ ꯀꯃꯥꯏꯅ ꯇꯧꯋꯤ ꯑꯣ ꯑꯗꯨꯗꯤ ꯕꯣꯛꯁ ꯑꯍꯨꯝꯗꯪ ꯊꯝꯕꯤꯔꯣ ꯑꯗꯨꯒ ꯀꯣꯕꯤꯅ ꯀꯦꯖꯤꯗ ꯉꯁꯥꯏ ꯍꯥꯏꯕꯗꯣ ꯑꯩ ꯒ꯭ꯌꯥꯟ ꯇꯥꯖꯍꯧꯗ꯭ꯔꯦ ꯀꯌꯥ ꯍꯥꯏꯕ ꯀꯦꯖꯤꯗ

ꯑꯣ ꯐꯅꯤ ꯐꯅꯤ ꯑꯩ ꯊꯥꯖꯔꯛꯑꯒꯦ ꯐꯣꯟꯁꯤ ꯊꯝꯃꯒ ꯑꯗꯨꯒ ꯊꯥꯔꯛꯑꯕ ꯃꯇꯨꯡꯗ ꯑꯩ ꯂꯥꯛꯆꯔꯒꯦ ꯑꯗꯨꯝꯅ ꯎꯝ ꯑꯣ ꯊꯦꯡꯀꯤꯌꯨ ꯊꯦꯡꯀꯤꯌꯨ